ꯑꯉꯥꯡꯁꯤꯡꯅ ꯁ꯭ꯀꯨꯜ ꯍꯦꯛ ꯂꯣꯏꯕꯒ ꯁꯥꯟꯅꯕ ꯈꯣꯠꯄ ꯆꯠꯄ ꯈꯣꯠꯄ ꯑꯁꯤꯗ ꯃꯈꯣꯏꯗ ꯀꯥꯟꯅꯕꯒꯤ ꯃꯔꯝꯗꯤ ꯃꯈꯣꯏꯅ ꯉꯁꯥꯏꯗꯒꯤ ꯁ꯭ꯀꯨꯜꯗ ꯑꯣꯖꯥꯁꯤꯡꯅ ꯇꯥꯛꯂꯛꯄ ꯈꯔ ꯈꯪꯖꯔꯛꯄ ꯅꯣꯂꯦꯖꯁꯤꯡ ꯑꯗꯨ ꯃꯥꯏꯟ ꯔꯤꯐ꯭ꯔꯦꯁ ꯇꯧꯗꯅ ꯑꯗꯨꯗ ꯃꯣꯏꯗ ꯅꯣꯂꯦꯖ ꯏꯟꯀ꯭ꯔꯤꯁ ꯇꯧꯒꯅꯤ ꯃꯔꯨꯞ ꯃꯄꯥꯡꯗꯁꯨ ꯁꯤꯌꯔ ꯇꯧꯒꯅꯤ